ꯑꯥ ꯑꯩꯁꯦ ꯀꯩꯅꯣꯝꯇ ꯍꯥꯏꯖꯒꯦꯅ ꯇꯧꯖꯔꯛꯄ ꯑꯣ ꯑꯩꯁꯦ ꯍꯟꯗꯛꯁꯦ ꯊꯕꯛꯁꯦ ꯈꯔ ꯆꯤꯟꯗꯅ ꯁꯣꯝꯒꯤ ꯀꯩꯅꯣ ꯐꯥꯝꯗꯒꯤ ꯄꯣꯠ ꯆꯩ ꯈꯔ ꯂꯧꯒꯗꯕꯗꯣ ꯂꯧꯕꯁꯦ ꯂꯥꯛꯄꯁꯦ ꯉꯝꯖꯗꯧ ꯃꯥꯟꯗ꯭ꯔꯦ ꯑꯗꯨꯅ ꯌꯥꯔꯒꯗꯤ ꯁꯣꯝꯗ ꯑꯥ ꯀꯩꯅꯣ ꯄꯣꯠ ꯆꯩꯁꯤꯡꯗꯣ ꯑꯩꯒꯤ ꯌꯨꯝꯗ ꯊꯤꯟꯕꯤꯔꯛꯄ ꯗꯦꯂꯤꯕꯔ ꯇꯧꯕꯒꯤ ꯈꯨꯗꯣꯡ ꯆꯥꯕ ꯂꯩꯒꯗ꯭ꯔꯣ ꯑꯥ ꯉꯥꯛꯇꯪ ꯍꯣꯜ ꯇꯧꯕꯤꯌꯨꯀꯣ ꯑꯩ ꯑꯝꯇ ꯑꯦꯗ꯭ꯔꯦꯁꯇꯣ ꯑꯗꯨꯝ ꯍꯥꯏꯖꯔꯛꯀꯦ ꯑꯦꯗ꯭ꯔꯦꯁꯁꯦ ꯃꯣꯔꯦ ꯃꯨꯁꯂꯤꯝꯅ ꯑꯥꯒꯔ ꯑꯣꯏꯗꯣꯏꯕ ꯋꯥꯔꯗ ꯅꯝꯕꯔꯅ ꯐꯥꯏꯕ ꯑꯣꯏꯗꯣꯏꯕ ꯍꯣꯏ ꯑꯗꯨꯝ ꯍꯥꯟꯅꯁꯨ ꯑꯗꯨꯝ ꯂꯧꯖꯩ ꯑꯗꯣ ꯍꯟꯗꯛꯁꯦ ꯑꯩꯁꯦ ꯂꯥꯛꯆꯒꯗꯕꯗꯣ ꯏꯃꯨꯡ ꯃꯅꯨꯡꯒꯤ ꯈꯨꯗꯣꯡ ꯆꯥꯗꯕ ꯈꯔ ꯂꯩꯖꯔꯦ ꯑꯗꯨꯗ ꯁꯣꯝꯅ ꯗꯦꯂꯤꯕꯔꯤꯒꯤ ꯈꯨꯗꯣꯡ ꯆꯥꯕ ꯂꯩꯕꯤꯕ ꯑꯣꯏꯕ ꯇꯥꯔꯒꯗꯤ ꯑꯩ ꯇꯧꯕꯤꯌꯣꯅ ꯔꯤꯀ꯭ꯋꯦꯁ ꯑꯣ ꯌꯥꯔꯒꯗꯤ ꯉꯁꯤ ꯌꯧꯍꯟꯕꯤꯕ ꯉꯝꯃꯒꯗꯤ ꯌꯧꯍꯟꯕꯤꯔꯛꯑꯣ ꯑꯗꯣꯒ ꯄꯩꯁꯥꯁꯦ ꯀꯃꯥꯏꯅ ꯇꯧꯁꯤꯒꯦ ꯄꯩꯁꯥꯒꯤꯁꯤꯅ ꯑꯣ ꯑꯗꯨ ꯑꯣꯏꯇꯔꯗꯤ ꯑꯩ ꯀꯦꯁ ꯑꯣꯟ ꯗꯤꯂꯤꯕꯔꯤ ꯇꯧꯖꯔꯛꯑꯒꯦ ꯑꯗꯣ ꯒꯥꯔꯤꯁꯦ ꯑꯣꯗꯔꯒꯤ ꯄꯣꯠ ꯆꯩ ꯑꯣꯐꯔꯒꯗꯤ ꯂꯩꯕꯤꯗꯕ꯭ꯔꯣ ꯁꯣꯝꯒꯤꯁꯦ ꯑꯣ ꯌꯥꯔꯒꯗꯤ ꯑꯣꯐꯔꯗꯣ ꯂꯧꯖꯅꯤꯡꯕ ꯍꯣꯏ ꯐꯔꯦꯅꯦ ꯑꯥ ꯁꯤꯖꯟ ꯃꯇꯝ ꯍꯥꯏꯁꯦ ꯑꯣ ꯁꯤꯖꯟ ꯝꯇꯝꯗ ꯑꯣꯏꯅ ꯄꯤꯕ ꯑꯣ ꯌꯥꯔꯦ ꯌꯥꯔꯦ

ꯍꯣꯏ ꯑꯗꯨꯃꯥꯏꯅ ꯄꯤꯕꯤꯔꯛꯀꯦꯁꯨ ꯀꯩꯁꯨ ꯀꯥꯏꯗꯦ ꯀ꯭ꯋꯥꯟꯇꯤꯇꯤꯁꯦ ꯑꯌꯥꯝꯕꯅ ꯇꯦꯟ ꯀꯦ ꯖꯤ ꯏꯁꯀꯤ ꯑꯣꯏꯍꯟꯕꯤꯔꯛꯑꯣ ꯌꯥꯔꯦ ꯍꯣꯏ ꯍꯣꯏ ꯍꯣꯏ ꯊꯦꯡ ꯀ꯭ꯌꯨ ꯊꯦꯡ ꯀ꯭ꯌꯨ